ꯑꯩꯈꯣꯏꯅ ꯉꯥ ꯐꯥꯕ ꯆꯠꯅꯕꯒꯤꯃꯛꯇ ꯆꯥꯛ ꯊꯣꯡꯗꯣꯛꯑꯝꯃꯅꯤ ꯏꯃꯨꯡꯒꯤ ꯂꯣꯏꯅ ꯂꯣꯏꯁꯜꯂꯝꯃꯕ ꯃꯇꯨꯡꯗ ꯑꯩꯈꯣꯏꯒꯤ ꯉꯥ ꯍꯥꯞꯅꯕ ꯀꯣꯜ ꯄꯥꯏꯒꯅꯤ ꯈ꯭ꯋꯥꯡꯖꯦꯠ ꯂꯥꯛꯀꯅꯤ ꯃꯥꯏꯗ ꯁꯤꯟꯗꯨꯔ ꯇꯩꯒꯅꯤ ꯑꯗꯨꯒꯤ ꯃꯇꯨꯡꯗ ꯏꯟ ꯄꯥꯏꯔꯒ ꯑꯩꯈꯣꯏꯅ ꯉꯥ ꯐꯥꯕ ꯆꯠꯂꯤ